ꯑꯩꯅ ꯃꯅꯤꯄꯨꯔꯒꯤ ꯖꯒꯣꯏ ꯑꯁꯤ ꯌꯥꯝꯅ ꯍꯩꯊꯣꯏ ꯁꯤꯡꯊꯣꯏꯕ ꯃꯤ ꯑꯃ ꯑꯣꯏꯔꯨꯗ꯭ꯔꯒꯁꯨ ꯌꯣꯛꯈꯠꯅꯤꯡꯕ ꯑꯃꯁꯨꯡ ꯃꯥꯡꯈꯤꯗꯧꯔꯕ ꯀꯜꯆ꯭ꯔ ꯑꯁꯤ ꯌꯣꯛꯈꯠꯅꯤꯡꯕꯒꯤꯗꯃꯛ ꯑꯩ ꯖꯒꯣꯏꯁꯦ ꯏꯁꯇꯨꯗꯦꯟ ꯑꯃ ꯑꯣꯏꯅ ꯑꯣꯏꯔꯕꯁꯨ ꯑꯩ ꯖꯒꯣꯏꯁꯦ ꯇꯝꯅꯕ ꯑꯃꯁꯨꯡ ꯃꯥꯒꯤ ꯃꯇꯝ ꯀꯥꯏꯊꯣꯛꯅꯕ ꯍꯣꯠꯅꯩ ꯑꯩ ꯅꯨꯡꯇꯤꯒꯤ ꯑꯗꯨꯝ ꯖꯒꯣꯏꯁꯦ ꯉꯝꯅꯕ ꯁꯥꯕ ꯉꯝꯅꯕ ꯑꯃꯁꯨꯡ ꯍꯩꯅꯕ ꯃꯤ ꯃꯌꯥꯝꯗ ꯎꯠꯊꯣꯛꯅꯕ ꯑꯩꯒꯤ ꯍꯩꯖ ꯍꯩꯊꯣꯏ ꯁꯤꯡꯊꯣꯏꯕꯁꯦ ꯎꯠꯅꯕ ꯈꯔꯇꯪ ꯑꯣꯏꯔꯁꯨ ꯑꯩ ꯉꯝꯅꯕ ꯍꯣꯠꯅꯩ ꯅꯨꯡꯇꯤꯒꯤ ꯑꯃꯁꯨꯡ ꯑꯩ ꯈ꯭ꯋꯥꯏꯗꯒꯤ ꯁꯤ ꯖꯒꯣꯏꯁꯦ ꯌꯥꯝ ꯄꯥꯝꯖꯩ ꯊꯣꯏꯕꯤ ꯖꯒꯣꯏ ꯍꯥꯏꯕꯁꯦ ꯑꯩ ꯌꯥꯝ ꯊꯤꯅ ꯑꯩ ꯄꯥꯝꯖꯩꯑꯦ ꯑꯗꯨꯒ ꯁꯤꯒꯤ ꯖꯒꯣꯏꯁꯦ ꯑꯩ ꯍꯌꯦꯡꯋꯥꯏꯐꯥꯎ ꯑꯩ ꯑꯗꯨꯝ ꯁꯥꯒꯦꯅ ꯈꯜꯂꯦ ꯃꯤ ꯃꯌꯥꯝꯗ ꯎꯠꯂꯒ ꯑꯩꯈꯣꯏꯒꯤ ꯀꯜꯆꯔꯁꯦ ꯃꯨꯠꯇꯅꯕ ꯍꯣꯠꯅꯒꯦꯅꯁꯨ ꯑꯩ ꯈꯜꯂꯦ ꯁꯤꯒꯤ ꯖꯒꯣꯏ ꯑꯁꯦ ꯃꯤꯅꯁꯨ ꯌꯥꯝ ꯄꯥꯝꯅ ꯁꯥꯅꯩ ꯑꯗꯨꯒ ꯑꯩꯈꯣꯏ ꯃꯅꯤꯄꯨꯔꯒꯤ ꯑꯣꯏꯅꯁꯨ ꯂꯥꯏ ꯍꯔꯥꯎꯕꯗꯒꯨꯝꯕꯁꯨ ꯑꯗꯨꯝ ꯁꯥꯟꯅꯕꯅꯤꯅ ꯑꯩꯅꯁꯨ ꯌꯥꯝ ꯄꯥꯝꯅ ꯁꯥꯒꯦꯅ ꯈꯜꯂꯦ ꯃꯄꯥꯜ ꯂꯝꯗ ꯆꯠꯂꯒ ꯁꯥꯕꯒꯤ ꯈꯨꯗꯣꯡꯆꯥꯕ ꯂꯩꯔꯒꯁꯨ ꯑꯩ ꯉꯝꯅꯕ ꯁꯥꯅꯤꯡꯕꯒꯤ ꯏꯊꯤꯜꯗꯣ ꯐꯥꯎꯏ ꯍꯥꯏ ꯇꯥꯔꯦ ꯑꯗꯣ ꯑꯩ ꯑꯩꯈꯣꯏ ꯃꯃꯥ ꯕꯕꯥꯅꯁꯨ ꯍꯦꯜꯞ ꯌꯥꯝꯅ ꯇꯧꯑꯦ ꯍꯥꯏꯗꯤ ꯁꯤꯒꯤ ꯖꯒꯣꯏꯁꯦ ꯀꯩꯅꯣ ꯇꯧꯕꯗ ꯃꯣꯇꯤꯚꯦꯁꯟ ꯄꯤꯗꯅ ꯑꯗꯨꯗꯒꯤ ꯁꯤꯒꯤ ꯖꯒꯣꯏꯁꯦ ꯇꯧꯅꯕ ꯍꯣꯠꯅꯕꯗ ꯃꯇꯦꯡ ꯌꯥꯝ ꯄꯥꯡꯕꯤꯑꯦ ꯑꯩꯒꯤ ꯃꯃꯥꯅ ꯌꯥꯝ ꯄꯥꯡꯉꯦ ꯑꯗꯨꯒ ꯕꯕꯥꯗꯤ ꯀꯌꯥ ꯑꯁꯤꯒꯨꯝꯕꯗ ꯈꯪꯗ꯭ꯔꯦ ꯑꯗꯨꯒ ꯑꯩꯈꯣꯏ ꯆꯦꯆꯦꯁꯨ ꯑꯩ ꯃꯇꯦꯡ ꯌꯥꯝ ꯄꯥꯡꯕꯤꯑꯦ ꯑꯩꯅ ꯁꯤꯒꯨꯝꯕ ꯖꯒꯣꯏ ꯇꯧꯕꯁꯤꯗ ꯃꯥꯁꯨ ꯌꯥꯝ ꯍꯔꯥꯎꯑꯦ ꯑꯩ ꯃꯥꯅ ꯃꯣꯇꯤꯚꯦꯁꯟ ꯄꯤꯕꯗ ꯑꯩꯅ ꯁꯨꯝ ꯂꯧꯁꯤꯟꯕ ꯌꯥꯕꯗꯤ ꯂꯧꯁꯤꯜꯂꯦ ꯀꯩꯒꯤꯅꯣ ꯍꯥꯏꯕꯗꯤ ꯀꯥꯟꯅꯕ ꯀꯥꯟꯅꯗꯕꯗꯨꯅ ꯃꯈꯜ ꯑꯃꯅꯤ ꯀꯥꯟꯅꯕꯗꯨꯗꯤ ꯑꯩꯅ ꯂꯣꯏꯅ ꯂꯧꯁꯤꯜꯂꯦ ꯑꯗꯨꯒ ꯃꯃꯥꯅ ꯌꯥꯝ ꯍꯦꯜꯞ ꯇꯧꯕꯤꯕꯁꯦ ꯑꯩ ꯌꯥꯝ ꯅꯨꯡꯉꯥꯏꯌꯦ ꯐꯦꯝꯂꯤ ꯁꯞꯄꯣꯔꯠ ꯌꯥꯗ꯭ꯔꯒꯗꯤ ꯑꯩ ꯄꯣꯠ ꯑꯃꯠꯇ ꯇꯧꯕ ꯉꯝꯗꯕꯅꯤꯅꯀꯣ